ꯍꯜꯂꯣ ꯑꯣꯖꯥ ꯑꯧ ꯑꯣꯖꯥ ꯖꯨꯕꯂꯥꯔꯣ ꯑꯣ ꯀꯔꯤ ꯀꯔꯤ ꯍꯥꯏꯕꯤꯒꯗꯕꯅꯣ ꯑꯧ ꯃꯥꯅꯤ ꯃꯥꯅꯤ ꯑꯩ ꯐꯔꯅꯤꯆꯔꯒꯤ ꯃꯤ

ꯑꯗꯨ ꯑꯩꯈꯣꯏ ꯁꯤꯒꯤ ꯐꯔꯅꯤꯆꯔꯁꯤꯡꯁꯤꯗꯤ ꯃꯃꯟꯗꯤ ꯈꯔ ꯋꯥꯡꯉꯤꯀꯣ ꯑꯣꯖꯥ ꯑꯣ ꯑꯥ ꯑꯗꯨꯗꯤ ꯎꯄꯨꯗꯤ ꯃꯃꯥꯏ ꯃꯔꯤ ꯐꯥꯠꯄꯗꯣ ꯑꯗꯨꯗꯤ ꯂꯨꯄꯥ ꯂꯤꯁꯤꯡ ꯇꯔꯦꯠ ꯃꯔꯤ ꯃꯉꯥ ꯌꯧꯋꯦꯕꯀꯣ ꯑꯗꯨꯒ ꯀꯥꯡꯗꯣꯟꯖꯨ ꯀꯩꯅꯣ ꯇꯧꯕꯤꯗꯣ ꯑꯣꯏꯔꯒꯗꯤ ꯂꯨꯄꯥ ꯂꯤꯁꯤꯡ ꯇꯔꯦꯠ ꯅꯤꯄꯥꯟ ꯑꯣꯖꯥ ꯌꯥꯝ ꯃꯃꯟꯗꯤ ꯈꯔ ꯍꯧꯖꯤꯛꯇꯤ ꯎꯁꯤ ꯇꯥꯡꯉꯕꯅꯤꯅꯕ ꯑꯣꯖꯥ ꯃꯃꯟꯁꯦ ꯈꯔ ꯍꯥꯏꯒꯠꯂꯦꯕ ꯄꯨꯂꯞꯅ ꯂꯥꯛꯃꯨꯛ ꯃꯌꯥꯗꯤ ꯑꯣꯏꯔꯅꯦꯕꯀꯣ ꯍꯥꯏꯔꯤꯕ ꯄꯣꯠꯂꯝ ꯀꯩꯁꯤꯡꯁꯦ ꯂꯧꯕꯤꯕ ꯇꯥꯔꯒꯗꯤ ꯑꯗꯨꯅ ꯌꯥꯔꯤꯉꯩꯗꯤ ꯑꯣꯖꯥ ꯏꯁꯥ ꯂꯥꯛꯄꯤꯔꯒ ꯑꯗꯨ ꯁꯤ ꯄꯥꯝꯃꯤ ꯁꯤ ꯄꯥꯝꯗꯦ ꯁꯤ ꯁꯤ ꯇꯧꯁꯦ ꯍꯥꯏꯕꯗꯣ ꯃꯃꯟꯗꯣ ꯃꯈꯟ ꯃꯈꯟꯗꯣ ꯂꯩꯕꯅꯤꯅ ꯄꯣꯠꯇꯣ ꯑꯣꯖꯥꯅ ꯑꯄꯥꯝꯕ ꯁꯤꯒꯤ ꯐꯔꯅꯤꯆꯔꯒꯤ ꯁꯤꯗꯩꯗ ꯂꯥꯛꯄꯤꯔꯒ ꯑꯃꯨꯛꯇꯪ ꯀꯩꯅꯣ ꯇꯧꯅꯅꯕ ꯌꯦꯡꯕꯤꯔꯒ ꯑꯄꯥꯝꯕꯗꯣ ꯁꯤ ꯇꯧꯔꯒ ꯁꯤ ꯇꯧꯔꯒ ꯇꯧꯒꯗꯝꯅꯦ ꯍꯥꯏꯕꯗꯣ ꯑꯗꯨ ꯑꯣꯏꯔꯒꯗꯤ ꯃꯃꯟꯗꯣ ꯑꯁꯨꯛ ꯇꯥꯔꯦ ꯑꯗꯨꯏꯗꯤ ꯑꯩꯈꯣꯏ ꯁꯤꯉꯩꯗꯤ ꯄꯤꯕ ꯌꯥꯏ ꯌꯥꯗꯦ ꯇꯥꯏ ꯇꯥꯗꯦ ꯍꯥꯏꯕꯅꯆꯤꯡꯕꯗꯣ ꯑꯣꯖꯥꯒ ꯑꯩꯒ ꯑꯗꯨꯝ ꯄꯥꯎ ꯋꯥꯔꯤ ꯁꯥꯟꯅꯔꯁꯤꯅꯦ ꯑꯣꯖꯥꯅ ꯁꯤꯗ ꯂꯥꯎ ꯑꯝꯇꯪ ꯀꯣꯏꯊꯣꯛꯄꯤꯔꯛꯎꯅꯦ ꯁꯨꯝ ꯑꯩꯒꯤ ꯐꯔꯅꯤꯆꯔꯖꯦ ꯈꯪꯕ ꯑꯣꯏꯅ

ꯍꯣꯏ ꯍꯣꯏ ꯎꯝ

ꯑꯣ ꯍꯣ ꯍꯣꯏ ꯍꯣꯏ ꯑꯣꯖꯥ ꯑꯗ ꯑꯩꯅ ꯍꯥꯏꯖꯅꯤꯡꯉꯤꯗꯤ ꯑꯣꯖꯥꯒꯤ ꯑꯉꯥꯡ ꯂꯨꯍꯣꯡꯗꯣꯏꯖꯦ ꯀꯌꯥꯝ ꯃꯇꯝ ꯀꯌꯥꯝ ꯋꯥꯠꯄꯤꯔꯤꯕꯒꯦ ꯑꯣ ꯑꯣ ꯑꯣ ꯑꯣ ꯐꯔꯦ ꯐꯔꯦ ꯑꯗꯨꯗꯤ ꯃꯇꯝꯖꯨ ꯂꯩꯔꯤꯕꯅꯤꯅ ꯑꯣꯖꯥ ꯅꯣꯡꯃꯇꯪ ꯑꯣꯖꯥꯅ ꯆꯠꯊꯣꯛꯄꯤꯔꯛꯑꯣ ꯀꯣ ꯁꯨꯝ ꯑꯩꯈꯣꯏ ꯃꯁꯦꯟ ꯏꯃꯥꯟꯅꯕꯤꯅꯤꯅ ꯑꯩꯈꯣꯏꯖꯨ ꯑꯣꯖꯥ ꯑꯣꯖꯥꯅ ꯑꯗꯨꯝ ꯀꯧꯖꯕꯅꯤꯀꯣ ꯋꯥꯔꯧꯕꯤꯅꯨ ꯑꯗꯨꯅ ꯌꯥꯔꯒꯗꯤ ꯍꯥ ꯌꯥꯔꯒꯗꯤ ꯑꯣꯖꯥꯅ ꯑꯝꯇꯪ ꯃꯇꯝ ꯑꯝꯇꯪ ꯀꯥꯏꯊꯣꯛꯄꯤꯔꯒ ꯂꯥꯛꯄꯤꯔꯒ ꯐꯥꯁ ꯁꯤ ꯂꯧꯒꯦ ꯁꯦꯀꯦꯟ ꯁꯤꯅ ꯁꯤ ꯇꯧꯒꯅꯤ ꯊꯥꯔ ꯁꯤ ꯂꯧꯒꯦ ꯍꯥꯏꯕꯅꯆꯤꯡꯕꯗꯣ ꯑꯣꯖꯥꯒ ꯄꯨꯟꯅ ꯑꯄꯥꯝꯕꯗꯣ ꯈꯟꯃꯤꯟꯅꯔꯖꯦꯕꯀꯣ ꯑꯗꯨꯒ ꯃꯃꯟꯗꯣ ꯂꯣꯏꯁꯟꯃꯤꯟꯅꯖꯦꯕꯀꯣ ꯃꯃꯟꯗꯣ ꯍꯣꯏ ꯍꯣꯏ ꯍꯣꯏ ꯌꯥꯏꯌꯦ ꯑꯗꯨꯃꯥꯏꯅ ꯃꯇꯝꯗꯣ ꯑꯝꯇꯪ ꯑꯣꯖꯥꯅ ꯂꯥꯛꯄꯤꯅꯕꯗꯣ ꯑꯦ ꯑꯩ ꯂꯩꯇ꯭ꯔꯀꯥꯟꯗꯗꯤ ꯇꯟꯖꯥ ꯊꯣꯛꯇꯅꯕ ꯑꯣꯖꯥꯅ ꯐꯣꯟ ꯍꯥꯟꯅ ꯇꯧꯕꯤꯔꯛꯑꯣꯕ ꯀꯣ ꯑꯗꯨꯒ ꯑꯥ ꯑꯥ ꯑꯗꯨꯒ ꯑꯥ ꯑꯗꯨꯒꯅꯦ ꯑꯧ ꯃꯇꯝꯗꯣ ꯑꯩ ꯆꯠꯊꯣꯛꯇꯧ ꯂꯩꯔꯒꯖꯨ ꯑꯩ ꯑꯗꯨꯝ ꯉꯥꯏꯖꯔꯝꯃꯒꯦꯕ ꯑꯣꯖꯥꯅ ꯃꯇꯝꯗꯣ ꯆꯥꯅ ꯆꯥꯅ ꯂꯥꯛꯅꯕꯗꯣ ꯍꯥꯏꯕꯤꯔꯣ ꯑꯧ ꯑꯧ ꯐꯔꯦ ꯐꯔꯦ ꯑꯣꯖꯥ ꯑꯗꯨꯃꯥꯏ ꯇꯧꯅꯕ ꯇꯧꯕꯤꯔꯣ ꯊꯝꯖꯔꯦ ꯊꯝꯖꯔꯦ